ꯑꯥ ꯍꯜꯂꯣ ꯆꯥꯔꯦ ꯆꯥꯔꯦ ꯅꯣꯏꯗꯤ ꯑꯣ ꯀꯔꯝ ꯇꯧꯔꯤ ꯅꯨꯡꯉꯥꯏꯔꯤꯕ꯭ꯔꯣ ꯍꯣꯏ ꯅꯨꯡꯉꯥꯏꯔꯤ ꯀꯔꯤ ꯇꯧꯒꯅꯤ ꯉꯁꯤ ꯑꯗꯨ

ꯑꯧ ꯑꯧ ꯑꯣ ꯑꯁ ꯌꯥꯝ ꯐꯔꯦꯅꯦ ꯌꯥꯝ ꯐꯔꯦꯅꯦ ꯑꯗꯨ ꯋꯥꯔꯤ ꯁꯥꯁꯤꯅꯦ

ꯍꯣꯏ ꯑꯔꯤꯕꯒꯤꯗꯨꯀꯣ ꯑꯧ

ꯍꯣꯏ ꯍꯣꯏ ꯍꯣꯏ ꯇꯧꯁꯦ ꯏꯕꯥꯅꯤꯁꯦ ꯑꯗꯨ ꯀꯔꯝ ꯇꯧꯁꯤꯔꯥ ꯄꯩꯁꯥ ꯇꯪꯈꯥꯏ ꯇꯪꯈꯥꯏ ꯂꯧꯊꯣꯛꯂꯒ ꯇꯧꯁꯤꯔꯥ ꯀꯔꯝ ꯍꯥꯏꯅ ꯇꯧꯁꯤꯒꯦ ꯑꯣ ꯑꯣ ꯑꯗꯨ ꯍꯣꯏ ꯑꯗꯨꯝ ꯇꯧꯁꯦ ꯄꯩꯁꯥ ꯄꯩꯁꯥ ꯈꯔ ꯈꯔ ꯈꯥꯏꯅꯔꯒ ꯑꯗꯨꯝ ꯏꯕꯥꯅꯤꯒꯤ ꯌꯨꯝ ꯐꯦꯟꯁꯤꯡꯁꯦ ꯐꯖꯅ ꯇꯧꯁꯦ ꯑꯗꯨ ꯅꯨꯡꯅ ꯁꯦꯝꯁꯤꯔꯥ ꯌꯣꯠꯅ ꯁꯦꯝꯁꯤꯔꯥ ꯑꯣ ꯎꯝ ꯍꯣꯏ ꯑꯗꯨ ꯑꯣꯏꯔꯗꯤ ꯑꯁ ꯎꯝ ꯀꯩꯗꯧꯉꯩ ꯍꯧꯁꯦ ꯍꯥꯏꯕ꯭ꯔꯣ

ꯑꯁ ꯑꯁꯤ ꯀꯔꯤꯅꯣꯅꯁꯨ ꯌꯥꯗꯦꯅꯦ ꯍꯌꯦꯡ ꯍꯥꯡꯆꯤꯠꯀꯨꯝꯕꯁꯦ ꯅꯣꯡꯅ ꯑꯗꯨꯝ ꯇꯥꯔꯒ ꯂꯩꯕꯅꯤꯅꯀꯣ ꯑꯗꯨ ꯍꯌꯦꯡ ꯍꯥꯡꯆꯤꯠ ꯅꯠꯇ꯭ꯔꯁꯨ ꯑꯣ ꯑꯣ ꯑꯥꯗꯒꯤ ꯍꯞꯇꯗ ꯍꯧꯔꯁꯤꯔꯥ ꯎꯝ

ꯑꯥ ꯑꯗꯨꯝ ꯇꯧꯔꯁꯦ ꯅꯣꯡꯁꯦ ꯅꯪ ꯔꯦꯗꯤ ꯇꯧꯔꯣ ꯅꯨꯡ ꯑꯣꯏꯔꯣ ꯌꯣꯠ ꯑꯣꯏꯔꯣ ꯕꯥꯂꯨ ꯑꯣꯏꯔꯣ ꯁꯤꯃꯦꯟ ꯑꯣꯏꯔꯣ ꯅꯪ ꯔꯦꯗꯤ ꯇꯧꯔꯒ ꯊꯝꯂꯣꯀꯣ ꯊꯝꯃꯨꯀꯣ ꯎꯝ ꯑꯣ ꯑꯗꯨꯗꯤ ꯐꯔꯦ ꯂꯣꯏꯁꯤꯜꯂꯁꯤꯀꯣ ꯑꯁꯤ ꯇꯣꯄꯤꯛ ꯑꯁꯤꯁꯦꯀꯣ ꯏꯕꯥꯅꯤꯒꯤ ꯋꯥꯔꯤꯁꯦꯀꯣ